ꯁꯝꯃꯔ ꯅꯪꯒꯤ ꯔꯦꯁꯇꯨꯔꯦꯟꯗꯣ ꯅꯠꯇ꯭ꯔꯣ ꯁꯤ ꯁꯤꯗ ꯉꯁꯥꯏ ꯑꯩꯅ ꯄꯣꯠ ꯈꯔ ꯑꯣꯗꯔ ꯇꯧꯕ ꯀꯥꯟꯗ ꯑꯩꯒꯤ ꯑꯥꯏꯁ ꯀ꯭ꯔꯤꯝꯒ ꯀꯦꯛꯀꯥ ꯋꯥꯠꯍꯧꯔꯦ ꯑꯗꯨ ꯃꯊꯪꯒꯤ ꯑꯣꯗꯔ ꯂꯥꯛꯄ ꯀꯥꯟꯗ ꯑꯝꯇ ꯍꯥꯞꯆꯤꯟꯕꯤꯔꯛꯑꯣ